ꯆꯥꯛꯍꯥꯎꯁꯤ ꯀꯦꯖꯤꯗ ꯀꯌꯥ ꯂꯩꯈ꯭ꯔꯒꯦ ꯑꯣ ꯆꯥꯛꯍꯥꯎ ꯑꯉꯥꯡꯕꯁꯤꯅ ꯀꯌꯥ ꯂꯩꯒꯦ

ꯑꯩꯁꯦ ꯆꯍꯥꯎꯁꯦ ꯈꯔ ꯂꯩꯖꯈꯤꯒꯦ ꯇꯧꯕꯅꯦ ꯑꯗꯣ ꯀꯦꯖꯤ ꯃꯉꯥ ꯃꯨꯛꯇ ꯂꯩꯒꯦ ꯇꯧꯕꯅꯦ ꯑꯗꯣ ꯈꯤꯇꯪ ꯇꯥꯕꯤꯕ ꯌꯥꯔꯣꯏꯗ꯭ꯔꯣ ꯑꯃꯨꯕꯤꯁꯤ ꯑꯣꯏꯅ ꯂꯧꯔꯒꯦ ꯍꯣꯏ ꯆꯥꯛꯍꯥꯎ ꯑꯁꯤ ꯀꯥꯏꯋꯥꯏꯗꯒꯤ ꯀꯩ ꯂꯝꯅ ꯄꯨꯊꯣꯛꯄ ꯑꯣꯏꯗꯣꯏꯅꯣ

ꯑꯣ ꯑꯣ ꯆꯥꯛꯍꯥꯎꯁꯤꯒꯤ ꯀꯥꯅꯕꯁꯦ ꯀꯩꯀꯩꯗ ꯀꯥꯅꯒꯦ ꯑꯝꯇꯪ ꯍꯥꯏꯕꯤꯌꯣ ꯎꯝ ꯑꯣ ꯐꯔꯦ ꯐꯔꯦ ꯑꯗꯨꯗꯤ ꯀꯦꯖꯤ ꯃꯉꯥꯗꯣ ꯌꯣꯝꯕꯤꯔꯣꯅꯦ